ꯍꯧꯖꯤꯛ ꯐꯥꯎꯒꯤ ꯆꯠꯂꯛꯄ ꯃꯇꯝꯗ ꯅꯣꯡꯃꯗ ꯑꯩꯅ ꯆꯠꯆꯈꯤꯕ ꯈ꯭ꯋꯥꯏꯗꯒꯤ ꯁꯥꯡꯕ ꯍꯥꯏꯀꯤꯡ ꯇ꯭ꯔꯦꯜꯁꯦ ꯀꯧꯕ꯭ꯔꯨꯒꯤ ꯍꯥꯏꯀꯤꯡ ꯇ꯭ꯔꯦꯜꯁꯦ ꯑꯣꯏꯗꯣꯏꯅꯦ ꯁꯤ ꯆꯠꯈꯤꯕꯁꯦ ꯄꯨꯡ ꯇ꯭ꯔꯦꯜꯁꯦ ꯍꯥꯏꯗꯤ ꯂꯣꯏꯁꯤꯟꯅꯕ ꯍꯣꯠꯅꯕ ꯀꯥꯟꯗ ꯄꯨꯡ ꯇꯔꯥꯃꯨꯛ ꯆꯪꯈꯤ ꯑꯗ ꯃꯥꯒꯤ ꯂꯨꯕ ꯑꯣꯏꯈꯤꯕ ꯍꯥꯏꯁꯦ ꯂꯝꯕꯤ ꯆꯠꯄ ꯀꯥꯟꯗ ꯑꯩꯈꯣꯏꯒꯤ ꯅꯣꯡꯉꯥꯜꯂꯝꯗꯥꯏ ꯑꯗꯥꯏꯗꯒꯤ ꯆꯠꯄ ꯑꯣꯏꯈꯤꯕꯅꯤꯅ ꯉꯁꯥꯏꯒꯤ ꯃꯝꯃꯤꯀꯥꯟꯗꯒꯤ ꯆꯠꯄꯅꯤꯅ ꯅꯣꯡꯉꯥꯟꯗ꯭ꯔꯤꯀꯥꯟꯗ ꯌꯧꯒꯗꯕ ꯑꯣꯏꯕ ꯑꯗꯨꯅ ꯂꯝꯕꯤꯗ ꯑꯃꯝꯕ ꯃꯔꯛꯇ ꯆꯠꯈꯤꯕ ꯑꯣꯏꯕꯒꯤ ꯉꯁꯥꯏꯒꯤ ꯑꯃꯝꯕꯗ ꯊꯦꯡꯅꯕ ꯈꯨꯗꯣꯡꯆꯥꯗꯕ ꯊꯦꯡꯅꯕꯗꯣ ꯑꯗꯨꯗꯣ ꯑꯣꯏꯈꯤꯌꯦ ꯑꯗꯨꯒ ꯆꯠꯄꯒꯤꯗꯤ ꯍꯥꯏꯕꯗꯤ ꯃꯤ ꯃꯌꯥꯝ ꯆꯠꯅꯕ ꯑꯣꯏꯕꯅꯤꯅ ꯃꯤ ꯃꯈꯜ ꯃꯈꯜ ꯊꯦꯡꯅꯕꯅꯤꯅꯗꯤ ꯅꯨꯡꯉꯥꯏꯈꯤ ꯑꯗꯣ ꯉꯁꯥꯏꯒꯤ ꯃꯩ ꯃꯝꯕ ꯑꯗꯒꯤ ꯆꯠꯄ ꯀꯥꯟꯗ ꯑꯩꯈꯣꯏꯒꯤ ꯖꯒꯥ ꯈꯔꯗ ꯐꯖꯅ ꯂꯝꯕꯤꯁꯦ ꯐꯖꯅ ꯂꯩꯇꯕ ꯖꯒꯥ ꯈꯔꯗꯤ ꯌꯥꯎꯈꯤꯕꯀꯣ ꯑꯗꯨꯗꯣ ꯑꯣꯏꯗꯣꯏꯅꯦ ꯑꯔꯨꯕ ꯖꯒꯥ ꯍꯥꯏꯔꯒꯅ